ꯑꯩ ꯏꯁꯥꯃꯛ ꯋꯥꯛꯁꯣꯞꯀꯨꯝꯕ ꯑꯗꯨꯒꯨꯝꯕ ꯀ꯭ꯂꯥꯁ ꯌꯥꯎꯔꯛꯄꯗꯤ ꯂꯩꯇꯦ ꯆꯥꯛ ꯊꯣꯡꯕꯒꯤ ꯃꯔꯝꯗ ꯑꯗꯨꯕꯨ ꯍꯧꯖꯤꯛ ꯃꯇꯝꯗꯤ ꯑꯗꯨꯝ ꯍꯥꯏꯕꯗꯤ ꯏꯟꯁꯇꯒ꯭ꯔꯥꯝꯒꯨꯝꯕ ꯌꯨꯇꯨꯞꯀꯨꯝꯕ ꯂꯩꯔꯕꯅꯤꯅ ꯑꯗꯨꯒꯨꯝꯕꯗ ꯑꯗꯨꯝ ꯃꯌꯥꯝꯅ ꯇꯧꯕꯗꯣ ꯌꯦꯡꯉꯦ ꯑꯗꯨꯒ ꯑꯩ ꯏꯁꯥꯅ ꯇꯝꯖꯕ ꯄꯥꯝꯕꯗꯤ ꯂꯩ ꯃꯌꯥꯝ ꯑꯃ ꯍꯥꯏꯕꯗꯤ ꯑꯩꯁꯦ ꯊꯥꯏꯅꯉꯩ ꯃꯇꯝꯒꯤ ꯑꯍꯜ ꯂꯃꯟꯅ ꯊꯣꯡꯕ ꯆꯥꯛ ꯍꯤꯟꯖꯥꯡꯁꯦ ꯍꯧꯖꯤꯛꯀ ꯌꯥꯝꯅ ꯈꯦꯠꯅꯕꯗꯧꯅ ꯇꯧꯕꯁꯦ ꯑꯗꯨꯅ ꯊꯥꯏꯅꯉꯥꯏꯒꯤ ꯃꯥꯒꯤ ꯃꯍꯥꯎ ꯍꯥꯏꯇꯥꯔꯦꯀꯣ ꯐꯪꯅꯕꯒꯤꯗꯃꯛꯇ ꯑꯔꯤꯕ ꯂꯩꯕ ꯑꯍꯟ ꯍꯥꯏꯇꯥꯔꯦ ꯑꯩꯈꯣꯏꯒꯤ ꯂꯩꯀꯥꯏꯗꯨꯗ ꯂꯩꯔꯤꯕ ꯏꯅꯦ ꯏꯟꯗꯣꯟ ꯃꯌꯥꯝꯗꯒꯤ ꯑꯗꯨꯝꯕ ꯃꯣꯏꯒꯤ ꯑꯦꯛꯁꯄꯦꯔꯤꯌꯦꯟꯁꯁꯤꯡꯗꯣ ꯑꯩꯅ ꯇꯝꯖꯅꯤꯡꯉꯦ